ꯏꯪꯈꯣꯜꯗ ꯊꯥꯔꯤꯕ ꯎꯍꯩ ꯑꯃꯁꯨꯡ ꯂꯩꯁꯤꯡ ꯑꯁꯤ ꯑꯩꯍꯥꯛꯅ ꯃꯇꯝ ꯆꯥꯅ ꯏꯁꯤꯡ ꯆꯥꯏꯕ ꯑꯗꯨꯒ ꯅꯣꯡꯖꯨꯊꯥꯒꯤ ꯃꯇꯝꯗ ꯃꯈꯣꯡꯗ ꯏꯁꯤꯡ ꯇꯨꯡꯁꯤꯟꯕꯗꯒꯤ ꯉꯥꯛꯊꯣꯛꯅꯕ ꯄꯥꯝꯕꯩ ꯀꯌꯥ ꯑꯃ ꯁꯦꯝꯕꯤꯕ ꯑꯗꯨꯒ ꯅꯤꯡꯊꯝꯊꯥꯒꯤ ꯃꯇꯝꯗꯁꯨ ꯎꯟꯈꯥ ꯇꯥꯔꯛꯄꯗꯒꯤ ꯉꯥꯛꯊꯣꯛꯅꯕ ꯃꯊꯛꯇ ꯆꯔꯨ ꯆꯥꯏꯁꯤꯟꯕ ꯑꯗꯨꯒ ꯈꯟꯖꯤꯟꯕ ꯑꯁꯤꯅꯆꯤꯡꯕ ꯆꯦꯛꯁꯤꯟꯅ ꯁꯦꯟꯅꯖꯩ ꯑꯗꯨꯒ ꯇꯤꯟ ꯀꯥꯡ ꯇꯥꯔꯛꯄꯗꯒꯤ ꯉꯥꯛꯊꯣꯛꯅꯕ ꯍꯤꯗꯥꯛ ꯂꯥꯡꯊꯛ ꯑꯗꯨꯒ ꯃꯈꯣꯡꯗ ꯗꯔꯀꯥꯔ ꯂꯩꯔꯛꯄ ꯍꯥꯔꯅꯆꯤꯡꯕ ꯐꯖꯅ ꯍꯥꯞꯄꯤꯗꯨꯅ ꯌꯥꯝꯅ ꯂꯨꯅ ꯅꯥꯟꯅ ꯊꯝꯅꯕꯒ ꯂꯣꯏꯅꯅ ꯌꯥꯝꯅ ꯆꯦꯛꯁꯤꯟꯅ ꯁꯦꯟꯅꯗꯨꯅ ꯑꯩꯒꯤ ꯍꯤꯡꯒꯣꯜ ꯑꯁꯤꯕꯨ ꯃꯅꯥ ꯃꯁꯤꯡ ꯐꯕ ꯍꯩꯔꯥꯡ ꯂꯩꯔꯥꯡꯅ ꯊꯟꯕ ꯍꯤꯡꯒꯣꯜ ꯑꯃ ꯑꯣꯏꯅꯕ ꯐꯖꯅ ꯁꯦꯝꯖꯔꯤ